ꯍꯜꯂꯣ ꯑꯩꯍꯥꯛꯀꯤ ꯃꯤꯡ ꯔꯃꯦꯁ ꯀꯧꯏ ꯑꯩꯍꯥꯛꯅ ꯁꯣꯝꯒꯤ ꯀꯝꯄꯅꯤ ꯁ꯭ꯋꯤꯒꯤ ꯀꯝꯄꯅꯤꯗꯒꯤ ꯐꯨꯠ ꯈꯔ ꯗꯤꯂꯤꯕꯔꯤ ꯇꯧꯅꯕꯒꯤꯗꯃꯛꯇ ꯑꯣꯔꯗꯔ ꯇꯧꯖꯈꯤꯕꯅꯤ ꯑꯗꯣ ꯍꯧꯖꯤꯛ ꯐꯥꯎꯕ ꯌꯧꯔꯛꯇ꯭ꯔꯤ ꯃꯗꯨ ꯈꯤꯇꯪ ꯑꯊꯧꯕ ꯃꯇꯝꯗ ꯌꯧꯍꯟꯕꯤꯔꯛꯑꯗꯤ ꯌꯥꯝꯅ ꯅꯨꯡꯉꯥꯏꯖꯒꯅꯤ ꯑꯃꯗꯤ ꯊꯥꯒꯠꯄ ꯐꯣꯡꯗꯣꯛꯆꯒꯅꯤ